ꯍꯦꯜꯂꯣ ꯍꯣꯏ ꯍꯣꯏ ꯃꯅꯤꯄꯨꯔ ꯑꯣ ꯇ꯭ꯔꯦꯗꯤꯁꯅꯦꯜꯒꯤ ꯀꯣ ꯍꯣꯏ ꯋꯦꯁꯀꯣꯠ ꯂꯩ ꯃꯐꯂꯔ ꯂꯩ ꯀꯤꯁꯨ ꯑꯗꯨꯝ ꯃꯈꯜ ꯑꯅꯤ ꯑꯍꯨꯝ ꯂꯩ ꯁꯥꯏꯁꯁꯤ ꯑꯗꯨꯝ ꯏꯁꯃꯣꯜ ꯃꯦꯗꯤꯌꯝ ꯂꯥꯔꯁ ꯀꯣ ꯃꯈꯜ ꯂꯣꯏꯅ ꯐꯪꯒꯅꯤ ꯁꯥꯏꯁꯇꯤ ꯑꯗꯣ ꯍꯣꯔꯦꯟ ꯆꯥꯗꯦ ꯍꯥꯏꯔꯁꯨ ꯅꯪꯒꯤ ꯁꯥꯏꯁꯇ ꯇꯨꯕ ꯌꯥꯏ ꯂꯥꯔꯁ ꯋꯦꯁꯀꯣꯠꯇ ꯀꯣ ꯃꯃꯜꯁꯤ ꯀꯩꯅꯣꯗ ꯂꯩꯌꯦ ꯄ꯭ꯔꯤꯟ ꯄ꯭ꯔꯤꯟ ꯈꯔ ꯈꯔ ꯇꯣꯉꯥꯟ ꯇꯣꯉꯥꯟꯕ ꯂꯩꯌꯦꯕꯀꯣ ꯑꯩꯠ ꯊꯥꯎꯖꯟꯒꯤ ꯂꯩꯒꯅꯤ ꯏꯂꯦꯚꯦꯟ ꯊꯥꯎꯖꯟꯒꯤ ꯂꯩꯒꯅꯤ ꯐꯤꯐꯇꯤꯟ ꯊꯥꯎꯖꯟꯒꯤ ꯂꯩꯒꯅꯤ

ꯍꯣꯏ ꯍꯣꯏ ꯍꯣꯏ ꯍꯣꯏ ꯍꯣꯏ ꯐꯔꯦ ꯐꯔꯦ ꯆꯣ ꯆꯣ ꯎꯝ